ꯑꯩꯅ ꯂꯝꯖꯦꯜ ꯆꯦꯟꯕ ꯃꯇꯝꯗ ꯁ꯭ꯄꯣꯔꯠ ꯁꯨ ꯅꯥꯏꯀꯤ ꯁꯤ ꯇꯣꯡꯉꯤ ꯅꯥꯏꯀꯤꯁꯤ ꯑꯩꯅ ꯌꯥꯝꯅ ꯄꯥꯝꯖꯩ ꯑꯗꯨꯅ ꯑꯩꯅ ꯅꯥꯏꯀꯤ ꯈꯣꯡꯎꯞꯁꯦ ꯑꯌꯥꯝꯕ ꯃꯇꯝꯗ ꯇꯣꯡꯉꯤ ꯑꯗꯨ ꯑꯩ ꯃꯔꯛ ꯃꯔꯛꯇꯁꯨ ꯈꯣꯡꯎꯞꯁꯨ ꯁꯤꯜꯂꯤ ꯑꯗꯨꯒ ꯗ꯭ꯔꯦꯁꯁꯨ ꯁꯤꯜꯂꯒ ꯁꯦꯠꯂꯒ ꯆꯦꯟꯕ ꯆꯦꯜꯂꯤ ꯑꯗꯨꯝ ꯑꯗꯨꯅ ꯑꯩꯉꯣꯟꯗꯁꯨ ꯈꯤꯇꯪ ꯅꯨꯡꯉꯥꯏꯖꯕ ꯄꯣꯛꯏ ꯑꯗꯨꯒ ꯈꯣꯡꯎꯞ ꯑꯌꯥꯝꯕ ꯃꯇꯝꯗꯗꯤ ꯅꯥꯏꯀꯤ ꯍꯥꯏꯔꯤꯕ ꯈꯣꯡꯎꯞ ꯑꯁꯤ ꯑꯩꯅ ꯁ꯭ꯄꯣꯔꯠ ꯁꯨꯁꯤ ꯑꯩꯅ ꯑꯌꯥꯝꯕ ꯃꯇꯝꯗ ꯁꯤꯖꯤꯟꯅꯩ ꯑꯗꯨꯒ ꯑꯩꯅ ꯄ꯭ꯔꯦꯛꯇꯤꯁ ꯇꯧꯕ ꯃꯇꯝꯗ ꯇ꯭ꯔꯦꯟꯅꯤꯡ ꯇꯧꯕ ꯃꯇꯝꯗ ꯂꯝꯖꯦꯜꯒꯤ ꯇ꯭ꯔꯦꯟꯅꯤꯡ ꯇꯧꯕ ꯃꯇꯝꯗ ꯑꯌꯥꯝꯕꯗ ꯁꯤ ꯁꯤꯖꯤꯟꯅꯩ